ꯑꯩꯈꯣꯏ ꯏꯃꯨꯡꯗ ꯊꯣꯡꯕ ꯄꯣꯠꯁꯛ ꯍꯥꯏꯔꯒꯗꯤ ꯁꯥ ꯉꯥ ꯁꯤ ꯊꯣꯡꯉꯤ ꯃꯊꯦꯜ ꯂꯨꯀꯣꯏ ꯈꯔꯗꯤ ꯑꯗꯨꯝ ꯌꯥꯝꯃꯤ ꯑꯗꯨꯒ ꯏꯃꯥꯅ ꯊꯣꯡꯕꯅ ꯈꯔ ꯍꯦꯟꯅ ꯍꯥꯎꯖꯩ ꯑꯗꯨꯒ ꯑꯩꯅꯗꯤ ꯊꯣꯡꯗꯦ ꯑꯩꯈꯣꯏ ꯏꯃꯥꯅ ꯑꯌꯥꯝꯕꯅ ꯊꯣꯡꯉꯤ ꯑꯗꯨꯒ ꯃꯊꯦꯜ ꯍꯥꯏꯔꯒꯗꯤ ꯁꯥ ꯊꯣꯡꯕꯗ ꯑꯗꯨꯝ ꯀꯣꯕꯤꯂꯩꯒꯨꯝꯕ ꯉꯥ ꯊꯣꯡꯕꯗꯅ ꯑꯜꯂꯨ ꯀꯣꯕꯤꯂꯩ ꯁꯤ ꯁꯤꯡꯁꯤ ꯂꯣꯏꯅ ꯆꯪꯉꯤ